ꯍꯂꯣ ꯑꯥ ꯁꯤ ꯀꯦꯕ ꯗ꯭ꯔꯥꯏꯚꯔ ꯑꯣꯏꯕꯤꯕ꯭ꯔꯥ ꯑꯥ ꯁꯥꯔ ꯑꯩ ꯀꯩꯅꯣꯝꯇ ꯍꯥꯏꯒꯦ ꯇꯧꯕ ꯑꯩ ꯀꯦꯕ ꯑꯝꯇ ꯕꯨꯛ ꯇꯧꯒꯦ ꯇꯧꯕ ꯑꯣ ꯑꯗꯨ ꯚꯔꯥꯁꯦ ꯀꯃꯥꯏꯅ ꯀꯃꯥꯏꯅ ꯇꯧꯒꯦ ꯑꯩꯈꯣꯏꯒꯤ ꯏꯝꯐꯥꯜꯗꯒꯤꯅ ꯃꯣꯏꯔꯥꯡ ꯇꯥꯟꯅ ꯆꯠꯄꯩꯗꯤ ꯀꯌꯥꯃꯨꯛ ꯂꯩꯒꯦ ꯂꯧꯒꯦ ꯑꯥ ꯃꯤ ꯃꯔꯤꯅꯦ ꯎꯝ ꯄꯔ ꯀꯤꯂꯣꯃꯤꯇꯔꯗ ꯆꯥꯝ ꯌꯥꯡꯈꯩ ꯑꯦ ꯑꯗꯨꯗꯤ ꯑꯩꯈꯣꯏꯒꯤ ꯀꯩꯅꯣꯁꯤ ꯏꯝꯐꯥꯜ ꯕꯖꯥꯔꯗꯒꯤꯅ ꯃꯣꯏꯔꯥꯡ ꯐꯥꯎꯁꯤ ꯀꯤꯂꯣꯃꯤꯇꯔ ꯀꯌꯥꯃꯨꯛ ꯑꯣꯏꯒꯦ ꯑꯗꯨꯗꯤ ꯃꯃꯟꯗꯣ ꯃꯣꯏꯔꯥꯡꯕꯧꯀꯤꯅ ꯀꯌꯥꯃꯨꯛ ꯇꯥꯔꯦ ꯁꯨꯝ ꯈꯔ ꯇꯥꯊꯣꯛ ꯇꯥꯁꯤꯟ ꯇꯧꯔꯒ ꯍꯥꯏꯔꯛꯑꯣ ꯑꯣꯀꯦ ꯑꯗꯨꯗꯤ ꯑꯥ ꯑꯣ ꯑꯗꯣꯝꯒꯤ ꯒꯥꯔꯤꯁꯦ ꯍꯧꯖꯤꯛ ꯍꯧꯖꯤꯛ ꯂꯩꯔꯤꯕ ꯒꯥꯔꯤꯁꯦ ꯀꯔꯤ ꯒꯥꯔꯤ ꯂꯩꯔꯤꯒꯦ ꯑꯥ ꯑꯩꯅ ꯄꯥꯝꯃꯤꯁꯤꯅ ꯍꯌꯦꯡꯒꯤꯅꯤꯀꯣ ꯍꯌꯦꯡꯒꯤ ꯄꯨꯡ ꯃꯥꯄꯟꯒꯤꯅꯦꯕ ꯍꯌꯦꯡ ꯄꯨꯡ ꯃꯥꯄꯟꯗ ꯀꯔꯤ ꯒꯥꯔꯤ ꯁꯪꯗꯣꯏꯅꯣ ꯑꯩꯅ ꯄꯥꯝꯃꯤꯁꯤꯅ ꯏꯁꯀꯣꯔꯄꯤꯌꯣ ꯑꯉꯧꯕ ꯑꯃ ꯄꯥꯝꯃꯦ ꯒꯥꯔꯤ ꯅꯝꯕꯔ ꯀꯩꯀꯥꯗꯤ ꯊꯦꯠꯄ ꯅꯠꯇ꯭ꯔꯣ ꯆꯦ ꯆꯥꯡ ꯁꯨꯔꯤꯕ ꯅꯠꯇ꯭ꯔꯣ ꯁꯨꯏ ꯁꯨꯏ ꯑꯣ ꯑꯗꯣꯝꯅ ꯑꯗꯨꯝ ꯗ꯭ꯔꯥꯏꯚꯔ ꯑꯣꯏꯗꯣꯏꯅ ꯅꯠꯇ꯭ꯔꯣ ꯑꯣ ꯑꯗꯣꯝꯅ ꯑꯗꯨꯝ ꯊꯧꯕꯤꯕ ꯌꯥꯔꯣꯏꯗ꯭ꯔꯣ ꯑꯣꯀꯦ ꯑꯣꯀꯦ ꯑꯣꯀꯦ ꯑꯗꯨꯗꯤ ꯗ꯭ꯔꯥꯏꯚꯔꯁꯤꯗꯤ ꯀꯔꯤ ꯖꯥꯇꯤ ꯑꯣꯏꯗꯣꯏꯅꯣ ꯑꯣ ꯑꯩꯈꯣꯏꯅ ꯆꯠꯇꯣꯏꯁꯦ ꯃꯣꯏꯔꯥꯡ ꯈꯛꯇ ꯅꯠꯇꯦꯕꯀꯣ ꯍꯌꯦꯡꯒꯤ ꯑꯣꯏꯅ ꯃꯣꯏꯔꯥꯡ ꯑꯩꯈꯣꯏꯅ ꯑꯩꯅ ꯕꯨꯛ ꯇꯧꯒꯦ ꯈꯜꯂꯤꯁꯤꯅ ꯐꯥꯏꯚ ꯗꯦꯁꯀꯤꯗꯃꯛꯇ ꯕꯨꯛ ꯇꯧꯒꯦ ꯈꯜꯂꯤꯝꯅꯦꯕ ꯑꯗꯨ ꯀꯩꯒꯨꯝꯕ ꯄꯔ ꯗꯦꯒꯤ ꯄꯔ ꯗꯦꯒꯤ ꯑꯣꯏꯅ ꯕꯨꯛ ꯇꯧꯔꯗꯤ ꯅꯣꯡꯃꯒꯤ ꯀꯌꯥ ꯀꯌꯥ ꯁꯥꯒꯦ ꯂꯤꯁꯤꯡ ꯇꯔꯥ ꯂꯤꯁꯤꯡ ꯇꯔꯥꯗꯤ ꯌꯥꯝ ꯍꯦꯟꯃꯟꯗ꯭ꯔꯣ ꯒꯥꯔꯤꯗꯣ ꯍꯥꯏꯗꯤ ꯑꯅꯧꯕ ꯒꯥꯔꯤ ꯑꯥ ꯂꯤꯁꯤꯡ ꯇꯔꯥꯁꯦ ꯑꯗꯨ ꯁꯨꯃꯥꯏꯅ ꯇꯧꯕꯤꯌꯨꯅꯦ ꯂꯤꯁꯤꯡ ꯅꯤꯄꯥꯟ ꯅꯤꯄꯥꯟ ꯁꯥꯕꯤꯔꯣ ꯑꯩ ꯅꯨꯃꯤꯠ ꯃꯉꯥꯅꯤꯒꯤꯅꯤ ꯑꯩꯗꯤ ꯕꯨꯛ ꯇꯧꯗꯣꯏꯁꯦ ꯑꯗꯨꯗꯤ ꯅꯨꯃꯤꯠ ꯃꯉꯥꯅꯤꯒꯤꯁꯦ ꯂꯤꯁꯤꯡ ꯅꯤꯄꯥꯟ ꯅꯤꯄꯥꯟ ꯑꯥ ꯍꯌꯦꯡꯒꯤ ꯑꯣꯏꯅꯗꯤꯀꯣ ꯑꯥ ꯍꯥꯏꯕꯤꯔꯛꯑꯣ ꯍꯥꯏꯕꯤꯔꯛꯑꯣ ꯍꯥꯏꯕꯤꯔꯛꯑꯣ ꯇꯥꯏ ꯎꯝ ꯑꯩꯅ ꯁꯨꯃꯥꯏꯅ ꯇꯧꯗꯣꯏꯅꯦꯕ ꯊꯥꯎ ꯑꯗꯨꯒꯤꯗꯤ ꯄ꯭ꯔꯣꯕ꯭ꯂꯦꯝ ꯂꯩꯇꯦ ꯑꯩꯅ ꯑꯩꯅ ꯑꯦꯗꯚꯥꯟꯁꯇ ꯄꯩꯁꯥꯁꯦ ꯄꯤꯔꯝꯗꯣꯏꯅꯦꯕ ꯂꯣꯏꯅ ꯑꯩꯅ ꯍꯧꯖꯤꯛꯀꯤ ꯑꯦꯗꯚꯥꯟꯁꯇ ꯐꯤꯐꯇꯤ ꯄꯔꯁꯦꯟ ꯄꯩꯁꯥꯁꯦ ꯑꯦꯗꯚꯥꯟꯁꯇ ꯄꯤꯔꯝꯃꯒ ꯐꯤꯐꯇꯤ ꯄꯔꯁꯦꯟ ꯑꯋꯥꯠꯄꯁꯤꯅ ꯍꯥꯏꯗꯤ ꯍꯟꯗ꯭ꯔꯦꯗ ꯄꯔꯁꯦꯟꯗ ꯂꯤꯁꯤꯡ ꯅꯤꯐꯨ ꯇꯥꯔꯦꯗꯅ ꯅꯨꯃꯤꯠ ꯃꯉꯥꯅꯤꯒꯤꯗꯤ ꯂꯤꯁꯤꯡ ꯀꯨꯟꯁꯤꯅ ꯑꯩ ꯍꯌꯦꯡꯃꯛ ꯑꯩ ꯑꯌꯨꯛꯇ ꯄꯤꯔꯛꯑꯅꯤꯀꯣ ꯆꯠꯂꯝꯗꯥꯏꯗ ꯑꯗꯨꯒ ꯂꯤꯁꯤꯡ ꯀꯨꯟ ꯑꯃꯁꯤꯅ ꯑꯩꯒꯤ ꯅꯨꯃꯤꯠ ꯃꯉꯥꯅꯤꯒꯤ ꯖꯔꯅꯤꯁꯦ ꯂꯣꯏꯔꯦ ꯍꯥꯏꯔꯀꯥꯟ ꯂꯤꯁꯤꯡ ꯀꯨꯟ ꯑꯃꯁꯤꯒ ꯑꯩꯅ ꯄꯤꯕꯤꯔꯛꯀꯦ ꯇꯧꯕꯅꯦꯕ ꯑꯗꯨꯒ ꯃꯔꯛ ꯁꯥꯔꯛꯇ ꯀꯩꯒꯨꯝꯕ ꯄꯩꯁꯥ ꯗꯔꯀꯥꯔ ꯂꯩꯔꯁꯨ ꯗ꯭ꯔꯥꯏꯚꯔꯒꯤꯁꯨ ꯀꯩꯑꯣꯏꯁꯨ ꯑꯩꯅ ꯇꯣꯉꯥꯟꯅ ꯈꯣꯔꯁꯥꯁꯨ ꯑꯗꯨꯝ ꯇꯧꯕꯤꯅꯤ ꯃꯥꯒꯤ ꯆꯥꯕ ꯊꯛꯄ ꯂꯣꯏꯅ ꯑꯩ ꯁꯤꯜꯂꯛꯇꯣꯏꯅꯦꯕ ꯍꯥꯏꯗꯤ ꯑꯩꯈꯣꯏ ꯆꯠꯇꯣꯏꯁꯦ ꯑꯩꯈꯣꯏ ꯐꯦꯃꯤꯂꯤꯅꯦꯕ ꯆꯠꯇꯣꯏꯁꯦ ꯑꯩꯈꯣꯏꯁꯦ ꯃꯄꯥꯜꯂꯝꯗꯒꯤꯅꯦꯕ ꯑꯩꯈꯣꯏ ꯑꯩꯈꯣꯏꯁꯦ ꯑꯁꯦꯡꯕꯗꯤ ꯃꯅꯤꯄꯨꯔꯗꯒꯤꯅꯤ ꯑꯗꯣ ꯗꯦꯜꯂꯤꯗꯒꯤ ꯗꯦꯜꯂꯤꯗ ꯊꯕꯛ ꯇꯧꯔ ꯂꯩꯕꯅꯦꯕ ꯑꯗꯣ ꯃꯅꯤꯄꯨꯔꯗ ꯂꯥꯛꯄꯗ ꯏꯃꯥꯍꯣꯏ ꯀꯩꯀꯩ ꯏꯃꯥꯅꯦ ꯑꯩꯒꯤ ꯅꯨꯄꯤꯅꯦ ꯑꯉꯥꯡꯅꯦ ꯇꯧꯔꯒ ꯑꯩ ꯀꯣꯏꯕ ꯄꯨꯕꯤꯒꯦ ꯇꯧꯕꯅꯦꯕ ꯃꯅꯤꯄꯨꯔꯒꯤ ꯃꯐꯝ ꯃꯌꯥꯝꯁꯦ ꯑꯗꯨ ꯍꯌꯦꯡꯒꯤ ꯑꯣꯏꯅ ꯃꯣꯏꯔꯥꯡ ꯆꯠꯂꯦꯗꯅ ꯑꯗꯨꯒ ꯍꯪꯆꯤꯠ ꯍꯪꯆꯤꯠꯇꯅ ꯑꯃꯨꯛꯀ ꯑꯩꯅ ꯈꯜꯂꯤꯁꯤꯅ ꯑꯗꯨꯗ ꯑꯣꯏꯅ ꯎꯈ꯭ꯔꯨꯜ ꯂꯣꯝꯗ ꯍꯥꯏꯒꯠꯀꯦ ꯈꯜꯂꯤꯕꯀꯣ ꯎꯈ꯭ꯔꯨꯜꯁꯦ ꯍꯧꯖꯤꯛ ꯃꯩꯇꯩꯗꯤ ꯆꯪ ꯌꯥꯔꯝꯅꯤꯗ

ꯑꯣꯀꯦ ꯅꯠꯇꯦ ꯑꯩ ꯂꯥꯛꯇꯕꯤꯗꯀꯣ ꯑꯩ ꯑꯣꯟꯂꯥꯏꯟ ꯄꯦꯃꯦꯟ ꯇꯧꯔꯛꯑꯒꯦꯕ ꯍꯧꯖꯤꯛ ꯑꯗꯨꯝ ꯇꯧꯔꯛꯑꯁꯨ ꯇꯧꯔꯛꯑꯒꯦꯕꯀꯣ ꯃꯥꯒꯤ ꯐꯤꯐꯇꯤ ꯄꯥꯔꯁꯦꯟ ꯑꯦꯃꯥꯎꯟꯗꯣ ꯍꯌꯦꯡꯁꯦ ꯑꯩ ꯍꯣꯇꯦꯜꯗ ꯂꯩꯔꯤꯕꯀꯣ ꯑꯩ ꯕꯖꯥꯔꯒꯤꯗ ꯂꯩꯕ ꯁꯦꯟꯇ꯭ꯔꯦꯜ ꯄꯣꯏꯟ ꯍꯣꯇꯦꯜꯗ ꯂꯩꯔꯤꯕ ꯑꯗꯨ ꯍꯣꯇꯦꯜꯗ ꯅꯪꯅꯕ ꯄꯨꯡ ꯃꯥꯄꯟ ꯃꯃꯥꯡꯗ ꯊꯥꯕꯤꯔꯛꯑꯣ ꯒꯥꯔꯤꯁꯦ ꯑꯗꯨꯒ ꯑꯩꯅ ꯄꯥꯝꯕ ꯈꯔ ꯂꯩ ꯍꯥꯏꯕꯤꯔꯛꯀꯦ ꯑꯝꯇ ꯇꯥꯎ ꯑꯥ ꯒꯥꯔꯤꯁꯦ ꯑꯉꯧꯕ ꯑꯣꯏꯗꯣꯏꯅꯦ ꯑꯗꯨ ꯒꯥꯔꯤꯒꯤ ꯀꯟꯗꯤꯁꯟꯁꯦ ꯒꯥꯔꯤꯁꯦ ꯑꯍꯟꯕ ꯌꯥꯔꯒꯗꯤ ꯆꯍꯤ ꯑꯅꯤꯒꯤ ꯃꯃꯥꯡꯒꯤ ꯒꯥꯔꯤ ꯑꯣꯏꯍꯟꯗꯕꯀꯣ ꯇꯨ ꯊꯥꯎꯖꯟ ꯇ꯭ꯋꯦꯟꯇꯤ ꯊ꯭ꯔꯤ ꯃꯇꯨꯡꯒꯤ ꯒꯥꯔꯤ ꯑꯣꯏꯍꯟꯕꯤꯌꯨꯀꯣ ꯑꯣꯀꯦ ꯑꯗꯨ ꯒꯥꯔꯤ ꯑꯦ ꯁꯤ ꯀꯩꯀꯥꯁꯤ ꯂꯣꯏꯅ ꯌꯥꯔꯤꯕ ꯅꯠꯇ꯭ꯔꯣ ꯑꯣ ꯂꯣꯏꯅ ꯁꯦꯝꯃꯦ ꯑꯣ ꯃ꯭ꯌꯨꯖꯤꯛ ꯁꯤꯁꯇꯦꯝ ꯀꯩꯀꯥꯁꯨ ꯑꯣꯀꯦ ꯑꯣꯀꯦ ꯃ꯭ꯌꯨꯖꯤꯛ ꯁꯤꯁꯇꯦꯝꯁꯨ ꯌꯥꯔꯤꯀꯣ ꯑꯣꯀꯦ ꯆꯥꯔꯖꯤꯡ ꯄ꯭ꯂꯦꯠ ꯑꯗꯨ ꯑꯗꯁꯨ ꯂꯣꯏ ꯌꯥꯎꯔꯤꯕ ꯅꯠꯇ꯭ꯔꯣ ꯑꯣꯀꯦ ꯑꯣꯀꯦ ꯑꯣꯀꯦ ꯑꯗꯨ ꯗ꯭ꯔꯥꯏꯚꯔꯗꯤ ꯆꯍꯤ ꯀꯌꯥꯃꯨꯛ ꯑꯣꯏꯗꯣꯏꯅꯣ ꯍꯣꯏ ꯍꯣꯏ ꯑꯣꯀꯦ ꯑꯥ ꯑꯦꯛꯁꯄꯤꯔꯤꯌꯦꯟꯁꯇꯤ ꯀꯌꯥꯃꯨꯛ ꯀꯌꯥꯝ ꯀꯨꯏꯔꯒꯦ ꯃꯥꯏ ꯑꯦꯛꯁꯄꯤꯔꯤꯌꯦꯟꯁꯁꯤꯕꯣ ꯑꯣꯀꯦ ꯂꯥꯏꯁꯦꯟꯁ ꯀꯩꯀꯥꯗꯤ ꯂꯣꯏ ꯂꯩꯔꯤꯀꯣ ꯃꯁꯥꯒꯤ ꯑꯣꯀꯦ ꯑꯗꯨꯗꯤ ꯑꯩ ꯍꯥꯏꯖꯔꯛꯑꯒꯦ ꯍꯧꯖꯤꯛ ꯑꯩ ꯄꯦꯃꯦꯟꯁꯦ ꯍꯧꯖꯤꯛ ꯑꯗꯨꯝ ꯇꯧꯔꯛꯑꯒꯦꯀꯣ ꯄꯦꯃꯦꯟꯁꯦ ꯆꯪꯉꯛꯄ꯭ꯔꯥ ꯑꯝꯇ ꯌꯦꯡꯕꯤꯔꯛꯑꯣ ꯁꯤ ꯅꯝꯕꯔꯗ ꯑꯗꯨꯝ ꯌꯥꯏꯀꯣ ꯑꯩ ꯍꯧꯖꯤꯛꯃꯛ ꯄꯦꯃꯦꯟ ꯇꯧꯕꯤꯔꯛꯑꯒꯦ ꯇ꯭ꯋꯦꯟꯇꯤ ꯊꯥꯎꯖꯟ ꯑꯃ ꯄꯦꯃꯦꯟ ꯇꯧꯔꯛꯑꯒꯦ ꯑꯥ ꯆꯪꯉꯛꯑꯕ꯭ꯔꯥ ꯑꯝꯇ ꯌꯦꯡꯕꯤꯔꯛꯑꯣꯅꯦ ꯑꯩ ꯀꯥꯞꯈ꯭ꯔꯕꯅꯦ